ꯑꯩꯅ ꯌꯥꯝꯅ ꯄꯥꯝꯕ ꯁꯥꯟꯅꯕ ꯍꯥꯏꯔꯒꯗꯤ ꯂꯝꯖꯦꯟ ꯆꯦꯟꯕ ꯍꯥꯏꯁꯤꯁꯨ ꯑꯃꯅꯤ ꯂꯝꯖꯦꯟ ꯆꯦꯟꯕꯁꯦ ꯑꯩ ꯌꯥꯝꯅ ꯄꯥꯝꯃꯤ ꯅꯨꯡꯇꯤꯒꯤ ꯑꯩ ꯑꯌꯨꯛ ꯈꯨꯗꯤꯡꯒꯤ ꯇꯉꯥꯏ ꯐꯗꯅ ꯄꯨꯡ ꯑꯃꯒꯤ ꯆꯥꯡꯗꯤ ꯑꯗꯨꯝ ꯂꯝꯖꯦꯟ ꯑꯁꯤ ꯆꯦꯜꯂꯤ ꯑꯩꯅ ꯈ꯭ꯋꯥꯏꯗꯒꯤ ꯆꯦꯟꯕ ꯄꯥꯝꯖꯕ ꯃꯐꯝ ꯍꯥꯏꯔꯒꯗꯤ ꯑꯩꯈꯣꯏꯒꯤ ꯃꯌꯥꯝ ꯄꯨꯟꯅ ꯆꯠꯅꯕ ꯂꯝꯕꯤ ꯑꯩꯈꯣꯏꯒꯤ ꯃꯦꯟ ꯔꯣꯠ ꯃꯦꯟ ꯔꯣꯠ ꯑꯗꯨꯒꯨꯝꯕꯗ ꯆꯦꯟꯕꯁꯤ ꯑꯩ ꯄꯥꯝꯖꯩ ꯆꯦꯟꯕ ꯃꯇꯝꯗꯁꯨ ꯑꯩ ꯏꯊꯟ ꯈꯛꯇꯒ ꯆꯦꯟꯕ ꯆꯠ ꯆꯦꯟꯕ ꯆꯠꯄ ꯄꯥꯝꯗꯦ ꯃꯔꯝꯗꯤ ꯏꯃꯥꯟꯅꯕ ꯃꯔꯨꯞ ꯃꯄꯥꯡꯒ ꯄꯨꯜꯂꯞꯅ ꯆꯠꯃꯤꯟꯅꯕ ꯑꯁꯤꯅ ꯋꯥꯈꯜ ꯂꯧꯁꯤꯡ ꯑꯋꯥ ꯄꯣꯊꯥꯅꯕꯗꯨꯅ ꯃꯇꯝ ꯍꯧꯈꯤꯕꯁꯨ ꯈꯪꯍꯧꯗꯦ ꯃꯁꯤ ꯑꯗꯨꯅ ꯃꯤ ꯑꯅꯤꯗꯒꯤ ꯑꯍꯨꯝꯗꯒꯤ ꯇꯥꯗꯅ ꯑꯩ ꯑꯗꯨꯝ ꯆꯠꯃꯤꯟꯅꯕ ꯆꯦꯟꯃꯤꯟꯅꯕ ꯑꯁꯤ ꯄꯥꯝꯃꯤ ꯃꯁꯤꯅ ꯃꯁꯤ ꯂꯣꯏꯔꯒ ꯃꯇꯨꯡꯗꯁꯨ ꯑꯩꯈꯣꯏꯅ ꯃꯌꯥꯝ ꯑꯩꯈꯣꯏ ꯃꯔꯨꯞ ꯃꯄꯥꯡ ꯄꯨꯂꯞ ꯍꯟꯃꯤꯟꯅꯔꯛꯄ ꯑꯗꯨ ꯃꯗꯨ ꯑꯩꯒꯤꯁꯨ ꯑꯄꯥꯃꯕ ꯑꯣꯏ ꯋꯥꯈꯜ ꯅꯨꯡꯉꯥꯏꯅ